ꯍꯜꯂꯣ ꯁꯤꯁꯦ ꯑꯥ ꯕꯥꯔꯕꯔꯒꯤ ꯃꯤꯗꯨ ꯅꯠꯇ꯭ꯔꯣ ꯑꯣ ꯍꯣꯏ ꯍꯣꯏ ꯑꯗꯨꯗꯣ ꯑꯥ ꯅꯍꯥꯟꯃꯨꯛꯅ ꯌꯨꯅꯤꯁꯦꯛꯁꯀꯤ ꯁꯦꯂꯣꯟ ꯍꯥꯡꯉꯦ ꯍꯥꯏꯅ ꯍꯥꯏꯕꯅꯦꯕꯀꯣ ꯎꯝ ꯑꯗꯣ ꯅꯣꯏ ꯑꯦꯕ꯭ꯔꯤꯗꯦ ꯑꯗꯨꯝ ꯍꯥꯡꯕ꯭ꯔꯥ ꯅꯠꯇ꯭ꯔꯒ ꯑꯥ ꯑꯥ

ꯑꯣ ꯑꯗꯣ ꯄꯨꯡ ꯀꯌꯥꯒꯨꯝꯕꯗ ꯅꯣꯏ ꯍꯥꯡꯒꯦ ꯅꯥꯏꯟꯒꯨꯝꯕꯗꯀꯣ ꯑꯗꯣ ꯑꯥ ꯅꯨꯄꯤ ꯅꯨꯄꯥꯒꯤꯁꯨ ꯑꯅꯤꯃꯛꯀꯤ ꯀꯛꯄ ꯅꯠꯇ꯭ꯔꯣ ꯑꯣ ꯑꯗꯣ ꯎꯝ ꯍꯥꯏꯗꯤ ꯃꯃꯟꯒꯨꯝꯕꯗꯤ ꯅꯣꯏ ꯀꯃꯥꯏꯅ ꯂꯧꯒꯦ ꯑꯣ ꯎꯝ

ꯑꯣ ꯑꯣ ꯍꯣꯏ ꯍꯣꯏ ꯍꯣꯏ

ꯎꯝ ꯎꯝ ꯎꯝ ꯑꯣ ꯑꯗꯣ ꯑꯩꯁꯦ ꯑꯩꯒꯤ ꯑꯩꯒꯤꯁꯨ ꯍꯥꯏꯗꯤ ꯁꯝꯗꯣ ꯅꯍꯥꯟꯗꯤ ꯀꯛꯑꯦꯕ ꯑꯗꯨ ꯑꯣꯏꯔꯁꯨ ꯎꯝ ꯐꯖꯕꯗꯣ ꯋꯥꯠꯄꯀꯣ ꯎꯝ ꯑꯗꯨꯒꯤ ꯍꯣꯏ ꯎꯝ ꯎꯝ ꯎꯝ ꯍꯣꯏ ꯍꯣꯏ ꯍꯣꯏ ꯎꯝ ꯑꯗꯨꯒꯤ ꯑꯩꯁꯨ ꯌꯥꯔꯗꯤ ꯅꯉꯣꯟꯗꯒꯤ ꯀꯛꯀꯦ ꯍꯥꯏꯅꯀꯣ ꯅꯍꯥꯟꯗꯤ ꯊꯤꯗꯤ ꯊꯤꯕꯅꯦꯕ ꯐꯖꯕ ꯑꯗꯨ ꯀꯛꯐꯝꯗꯣ ꯑꯩꯅ ꯈꯪꯗ꯭ꯔꯥꯕ ꯑꯗꯣ ꯎꯝ ꯉꯁꯥꯏꯗꯣ ꯎꯝ ꯎꯝ ꯎꯝ ꯍꯣꯏ ꯍꯣꯏ ꯍꯣꯏ ꯎꯝ ꯎꯝ ꯎꯝ ꯑꯗꯣ ꯎꯝ ꯍꯣꯏ ꯍꯣꯏ ꯍꯣꯏ ꯍꯣꯏ ꯑꯗꯨꯁꯨ ꯎꯝ ꯎꯝ ꯑꯗꯣ ꯑꯉꯥꯡ ꯈꯣꯏꯒꯤꯁꯨ ꯑꯗꯨꯝ ꯀꯛꯄ ꯅꯠꯇ꯭ꯔꯣ ꯑꯣ ꯎꯝ ꯑꯗꯣ ꯑꯉꯥꯡ ꯈꯣꯏꯒꯤ ꯃꯃꯟꯁꯤꯒ ꯑꯍꯟ ꯈꯣꯏꯒꯤ ꯃꯃꯟꯁꯦ ꯑꯗꯨꯝ ꯃꯥꯟꯅꯕ꯭ꯔꯥ ꯎꯝ ꯎꯝ ꯎꯝ ꯎꯝ ꯎꯝ ꯎꯝ ꯑꯣ ꯑꯥ ꯑꯥ ꯑꯥ ꯎꯝ ꯎꯝ ꯎꯝ ꯑꯗꯣ ꯑꯩꯁꯦ ꯌꯥꯔꯗꯤ ꯑꯩꯈꯣꯏ ꯃꯤ ꯑꯍꯨꯝ ꯃꯔꯤꯒꯨꯝꯕ ꯄꯨꯟꯅ ꯂꯥꯛꯀꯗꯧꯕꯅꯦꯕ ꯁꯝ ꯀꯛꯄꯁꯦ ꯎꯝ ꯑꯗꯣ ꯑꯗꯨꯒꯤ ꯑꯩꯁꯦ ꯁꯝ ꯀꯛꯄꯒꯤ ꯂꯥꯛꯄꯗꯨꯗ ꯑꯩꯈꯣꯏ ꯃꯤ ꯑꯍꯨꯝ ꯃꯔꯤ ꯑꯣꯏꯒꯗꯧꯕꯅꯤꯅ ꯈꯔ ꯗꯤꯁꯀꯥꯎꯟꯒꯨꯝꯕ ꯂꯩꯒꯦꯔꯥ ꯍꯥꯏꯅꯀꯣ ꯑꯣꯍꯣ ꯑꯣ ꯎꯝ ꯑꯗꯨꯒꯤ ꯑꯩꯁꯦ ꯗꯤꯁꯀꯥꯎꯟ ꯂꯩꯕ꯭ꯔꯥ ꯂꯩꯇ꯭ꯔꯕ꯭ꯔꯥ ꯍꯥꯏꯅꯀꯣ ꯈꯪꯅꯤꯡꯕ ꯎꯝ ꯎꯝ ꯑꯗꯣ ꯁ꯭ꯇꯥꯏꯜꯒꯨꯝꯕꯗꯤ ꯑꯗꯨꯝ ꯑꯩꯈꯣꯏꯅ ꯄꯥꯝꯕ ꯀꯛꯄ ꯌꯥꯏꯗꯅꯀꯣ ꯎꯝ ꯍꯣꯏ ꯑꯗꯨꯗꯤ ꯑꯩꯈꯣꯏ ꯑꯩꯁꯦ ꯍꯟꯗꯛꯇꯤ ꯑꯉꯥꯡꯈꯣꯏꯁꯨ ꯁ꯭ꯀꯨꯜ ꯀꯥꯕꯅꯤꯅ ꯈꯔ ꯆꯤꯟꯂꯦꯕ ꯑꯗꯣ ꯅꯦꯛꯁ ꯋꯤꯛꯇ ꯎꯝ ꯑꯦꯔꯥꯎꯟ ꯇꯦꯟ ꯑꯦꯂꯕꯦꯟ ꯑꯗꯨꯋꯥꯏꯗ ꯂꯥꯛꯀꯦ ꯑꯩꯁꯨ

ꯑꯧ ꯍꯣꯏ ꯍꯣꯏ ꯍꯣꯏ ꯌꯥꯏꯌꯦ ꯑꯗꯨꯁꯨ ꯑꯥ ꯑꯥ ꯍꯣꯏ ꯍꯣꯏ ꯍꯣꯏ ꯎꯝ

ꯍꯣꯏ ꯍꯣꯏ ꯍꯣꯏ ꯆꯨꯝꯃꯦ ꯑꯗꯨꯁꯨ ꯎꯝ ꯎꯝ ꯎꯝ ꯎꯝ ꯍꯣꯏ ꯑꯗꯨꯗꯤ ꯇꯨꯋꯤꯁꯗꯦꯒ ꯊꯔ꯭ꯁꯗꯦ ꯃꯔꯛꯁꯤꯗ ꯂꯥꯛꯅꯕ ꯇꯧꯔꯒꯦ ꯎꯝ ꯎꯝ ꯍꯣꯏ ꯍꯣꯏ ꯑꯗꯨꯗꯤ ꯌꯥꯝ ꯅꯨꯡꯉꯥꯏꯔꯦꯀꯣ ꯑꯥ ꯎꯝ ꯍꯣꯏ ꯍꯣꯏ ꯍꯣꯏ ꯎꯝ ꯎꯝ ꯍꯣꯏ ꯍꯣꯏ ꯎꯝ ꯎꯝ